ꯑꯩ ꯑꯃꯨꯛꯔꯛ ꯏꯊꯟꯇ ꯒꯨꯍꯥꯇꯤꯗ ꯀꯣꯏꯕ ꯆꯠꯈꯤ ꯀꯣꯏꯕ ꯆꯠꯄ ꯃꯇꯝꯗ ꯃꯅꯤꯄꯨꯔꯗꯒꯤ ꯐ꯭ꯂꯥꯏꯠꯇꯣ ꯇꯣꯡꯉꯒ ꯆꯠꯂꯤ ꯐ꯭ꯂꯥꯏꯠꯇꯒꯤ ꯆꯠꯄ ꯃꯇꯝꯗ ꯒꯨꯍꯥꯇꯤꯗ ꯇꯥꯔꯦ ꯑꯗꯨ ꯇꯨ ꯊꯥꯎꯖꯟ ꯁꯦꯕꯦꯟꯇꯤꯟꯗ ꯑꯣꯏꯒꯅꯤ ꯒꯨꯍꯥꯇꯤꯗ ꯌꯧꯔꯕ ꯃꯇꯨꯡꯗ ꯒꯨꯍꯥꯇꯤꯗꯒꯤ ꯀꯨꯝꯂꯦ ꯐ꯭ꯂꯥꯏꯠꯇꯒꯤ ꯐ꯭ꯂꯥꯏꯠꯇꯒꯤ ꯀꯨꯝꯕ ꯃꯇꯝꯗ ꯑꯩꯅ ꯒꯥꯔꯤ ꯑꯃ ꯅꯦꯛꯑꯦ ꯎꯕꯔꯗꯒꯤ ꯒꯥꯔꯤ ꯑꯃ ꯅꯦꯛꯑꯦ ꯑꯗꯨꯒ ꯆꯠꯂꯦ ꯆꯠꯄ ꯃꯇꯝꯗ ꯑꯩꯅ ꯒꯨꯍꯥꯇꯤꯒꯤ ꯄꯥꯜꯇꯟ ꯕꯖꯥꯔꯗ ꯀꯨꯝꯃꯦ ꯄꯥꯜꯇꯟ ꯕꯖꯥꯔꯗ ꯀꯨꯝꯃꯒ ꯆꯥꯛ ꯆꯥꯊꯣꯛꯑꯦ ꯆꯥꯛ ꯆꯥꯊꯣꯛꯑꯕ ꯃꯇꯨꯡꯗ ꯒꯥꯔꯤ ꯎꯕꯔꯗ ꯅꯦꯛꯑꯒ ꯑꯃꯨꯛꯀ ꯒꯨꯍꯥꯇꯤꯒꯤ ꯖꯨꯗ ꯆꯠꯂꯦ ꯖꯨꯗ ꯆꯠꯄ ꯃꯇꯝꯗ ꯃꯈꯣꯏꯒꯤ ꯖꯨ ꯑꯗꯨ ꯒꯨꯍꯥꯇꯤꯒꯤ ꯖꯨ ꯑꯗꯨ ꯌꯥꯝꯅ ꯅꯨꯡꯉꯥꯏ ꯑꯩꯗꯤ ꯌꯣꯡ ꯌꯣꯡꯃꯨ ꯑꯗꯒꯤ ꯃꯈꯜ ꯃꯈꯜ ꯀꯌꯥꯒꯤ ꯎꯆꯦꯛ ꯋꯥꯌꯥ ꯎꯔꯛꯏ ꯔꯥꯏꯅꯣ ꯎꯔꯛꯏ ꯑꯗꯒꯤ ꯌꯥꯝꯅ ꯅꯨꯡꯉꯥꯏ ꯌꯣꯡꯁꯤꯡꯅ ꯂꯥꯎꯕ ꯈꯣꯠꯄꯗꯨ ꯎꯕꯗ ꯑꯗꯒꯤ ꯂꯣꯏꯅ ꯊꯨꯡꯅ ꯆꯠꯂꯤ ꯆꯠꯄ ꯃꯇꯝꯗ ꯃꯅꯤꯄꯨꯔꯒꯤ ꯁꯤꯐꯥꯏꯁꯤꯡꯁꯨ ꯃꯣꯏꯁꯨ ꯖꯨ ꯌꯦꯡꯕ ꯂꯥꯛꯈꯤ ꯌꯥꯝꯂꯕ ꯁꯤꯐꯥꯏ ꯑꯃ ꯃꯗꯨꯗ ꯏꯟꯁꯄꯦꯛꯇꯔ ꯑꯗꯒꯤ ꯁꯞ ꯏꯟꯁꯄꯦꯛꯇꯔ ꯌꯥꯎꯈꯤ ꯃꯣꯏ ꯑꯗꯣ ꯃꯣꯏꯁꯨ ꯅꯨꯡꯉꯥꯏꯅ ꯌꯦꯡꯉꯤ ꯁꯥꯃꯨꯁꯨ ꯇꯣꯡꯉꯤ ꯁꯥꯃꯨ ꯇꯣꯡꯕ ꯃꯇꯝꯗ ꯂꯨꯄꯥ ꯌꯥꯡꯈꯩ ꯂꯧꯋꯤ ꯌꯥꯝꯅ ꯅꯨꯡꯉꯥꯏ ꯃꯈꯜ ꯃꯈꯥ ꯀꯌꯥꯒꯤ ꯎꯆꯦꯛ ꯀꯌꯥ ꯎꯔꯛꯈꯤ ꯑꯗꯒꯤ ꯁꯥꯃꯨ ꯀꯩ ꯃꯌꯥꯝ ꯑꯃ ꯎꯔꯛꯈꯤ ꯑꯗꯨꯒꯤ ꯃꯇꯨꯡꯗ ꯒꯨꯍꯥꯇꯤꯒꯤ ꯀꯖꯤꯔꯪꯒꯥꯗ ꯆꯠꯂꯤ ꯀꯖꯤꯔꯪꯒꯥ ꯖꯨꯗ ꯆꯠꯄ ꯃꯇꯝꯗꯁꯨ ꯌꯥꯝꯅ ꯅꯨꯡꯉꯥꯏ ꯁꯥꯃꯨ ꯇꯣꯡꯉꯒ ꯆꯠꯂꯤ ꯁꯥꯃꯨꯗꯨ ꯃꯤ ꯑꯃꯅ ꯄꯨꯔꯒ ꯆꯠꯂꯤ ꯀꯖꯤꯔꯪꯒꯥꯗꯗꯤ ꯌꯥꯝꯅ ꯁꯥꯗꯦ ꯒꯨꯍꯥꯇꯤꯗꯗꯤ ꯌꯥꯝꯅ ꯁꯥꯏ ꯑꯗꯨꯒ ꯑꯩꯈꯣꯏ ꯑꯃꯨꯛ ꯒꯨꯍꯥꯇꯤꯗ ꯍꯜꯂꯛꯑꯦ ꯒꯨꯍꯥꯇꯤꯗ ꯍꯜꯂꯛꯄ ꯃꯇꯝꯗ ꯒꯨꯍꯥꯇꯤꯒꯤ ꯑꯦꯝ ꯑꯦꯁ ꯇꯤ ꯑꯥꯏ ꯑꯦꯁ ꯕꯤ ꯇꯤꯗ ꯑꯩꯈꯣꯏ ꯂꯩꯔꯦ ꯑꯍꯤꯡ ꯑꯩ ꯑꯥꯏ ꯑꯦꯁ ꯕꯤ ꯇꯤꯗ ꯑꯍꯤꯡ ꯂꯩꯔꯦ ꯑꯗꯨꯒ ꯅꯣꯡꯉꯥꯜꯂꯒ ꯃꯅꯤꯄꯨꯔꯗ ꯊꯣꯛꯂꯛꯑꯦ